ꯍꯜꯂꯣ

ꯍꯣꯏ ꯑꯩ ꯑꯗꯣ ꯁꯤ ꯄꯨꯂꯤꯁ ꯏꯁꯇꯦꯁꯟ ꯅꯠꯇ꯭ꯔꯣ ꯑꯣ ꯑꯣ ꯑꯣ ꯑꯣ ꯑꯩꯒꯤ ꯉꯥꯔꯥꯡꯁꯦ ꯑꯩꯒꯤ ꯌꯨꯝꯗ ꯒꯥꯔꯤ ꯃꯆꯥ ꯑꯃꯈꯛ ꯈꯥꯝꯃꯒ ꯊꯅꯝꯕ ꯑꯗꯣ ꯉꯁꯤ ꯑꯌꯨꯛ ꯂꯩꯔꯝꯗ꯭ꯔꯦ ꯑꯗꯣ ꯑꯦꯐ ꯑꯥꯏ ꯑꯥꯔ ꯑꯃꯈꯛ ꯄꯥꯟꯒꯦ ꯇꯧꯕꯅꯦ ꯑꯗꯣ ꯑꯥꯎ ꯀꯟꯐꯥꯔꯝ ꯑꯣꯏꯕ ꯍꯥꯏꯁꯦ ꯑꯩꯅ ꯑꯩꯒꯤ ꯁꯨꯃꯥꯡꯗ ꯁꯤ ꯁꯤ ꯀꯦꯃꯦꯔꯥ ꯑꯃ ꯈꯤꯜꯂꯦ ꯁꯤ ꯁꯤ ꯀꯦꯃꯦꯔꯥꯁꯤꯗ ꯑꯩꯅ ꯑꯩꯈꯣꯏꯒꯤ ꯂꯩꯀꯥꯏꯒꯤ ꯑꯉꯥꯡ ꯆꯤꯡꯅꯕ ꯈꯔ ꯌꯥꯎꯑꯦ ꯃꯥꯒꯤ ꯁꯑꯣꯡ ꯁꯥꯗꯥ ꯍꯥꯏꯕꯗꯤ ꯃꯁꯛ ꯁꯦꯡꯅ ꯎꯗ꯭ꯔꯒꯁꯨ ꯀꯣ ꯑꯩꯅ ꯈꯔ ꯆꯤꯡꯅꯕ ꯃꯤ ꯈꯔ ꯂꯩ ꯑꯗꯣ ꯄꯨꯂꯤꯁꯅꯁꯨ ꯑꯗꯨꯝ ꯌꯦꯡꯕꯤꯔꯒ ꯑꯗꯨꯝ ꯍꯥꯏꯕꯗꯤ ꯈꯔ ꯊꯤꯒꯠꯄꯤꯅꯕ ꯑꯩꯅ ꯁꯨꯝ ꯑꯦꯐ ꯑꯥꯏ ꯑꯥꯔ ꯑꯃꯇꯪ ꯄꯥꯟꯖꯒꯦ ꯇꯧꯕꯅꯦ ꯎꯝ ꯑꯥ ꯃꯆꯨꯁꯦ ꯑꯩꯈꯣꯏꯒꯤ ꯔꯦꯗꯇꯅꯦ ꯑꯥ ꯔꯦꯖꯤꯁꯇ꯭ꯔꯦꯁꯟ ꯅꯝꯕꯔꯁꯦ ꯑꯩ ꯑꯩꯉꯣꯟꯗ ꯆꯞ ꯆꯥꯕꯗꯤ ꯈꯪꯗ꯭ꯔꯦ ꯑꯗꯨ ꯃꯥꯒꯤ ꯆꯦ ꯆꯥꯡ ꯈꯔ ꯃꯥꯒꯤ ꯆꯦ ꯆꯥꯡꯗ ꯌꯦꯡꯉꯒ ꯑꯗꯨꯝ ꯈꯪꯒꯅꯤ ꯎꯝ ꯑꯥ ꯑꯥꯎ ꯑꯥ ꯑꯥ ꯑ ꯑꯥ ꯎꯝ

ꯑꯣ ꯑꯣ ꯑꯥ ꯑꯗꯨꯗꯤ ꯌꯥꯝ ꯅꯨꯡꯉꯥꯏꯔꯦ ꯍꯌꯦꯡ ꯑꯣꯏꯅ ꯂꯥꯛꯆꯔꯒꯦ ꯑꯗꯨꯗꯤ ꯀꯣ ꯑꯥ ꯍꯣꯏ ꯍꯣꯏ ꯎꯝ ꯌꯥꯝ ꯅꯨꯡꯉꯥꯏꯔꯦ ꯑꯣꯀꯦ ꯊꯦꯡ ꯀꯤꯌꯨ